ꯑꯩꯈꯣꯏꯅ ꯏꯁꯇꯥꯝ ꯀꯂꯦꯛꯁꯟ ꯇꯧꯕꯁꯤꯅ ꯏꯁꯇꯥꯝꯒꯨꯝꯕ ꯀꯣꯏꯜꯒꯨꯝꯕ ꯀꯂꯦꯛꯁꯟ ꯇꯧꯕꯁꯤꯅ ꯑꯩꯈꯣꯏ ꯂꯝ ꯂꯝꯒꯤ ꯐꯥꯎꯔ ꯐꯥꯎꯔꯒ ꯃꯤꯁꯤꯡ ꯃꯗꯒꯤ ꯂꯝ ꯂꯝꯒꯤ ꯐꯥꯎꯔ ꯐꯥꯎꯔꯕ ꯊꯧꯗꯣꯛꯁꯤꯡ ꯃꯌꯥꯝ ꯑꯃ ꯎꯕ ꯐꯪꯕ ꯍꯥꯏꯇꯥꯔꯦ ꯑꯗꯨꯏꯗꯨꯅ ꯑꯩꯈꯣꯏꯅ ꯏꯁꯇꯥꯝ ꯀꯂꯦꯛꯁꯟꯁꯤ ꯇꯧꯕꯗ ꯌꯥꯝ ꯃꯊꯧ ꯑꯣꯏꯕ ꯍꯥꯏꯇꯥꯔꯦ